ꯌꯨꯝꯗ ꯁꯤꯖꯟꯅꯔꯤꯕ ꯀꯥꯟꯅꯗꯕ ꯄꯣꯠꯆꯩ ꯃꯌꯥꯝꯁꯤꯅ ꯄꯩꯁꯥ ꯃꯌꯥꯝ ꯑꯃ ꯇꯤꯡꯍꯜꯂꯦ ꯑꯗꯒꯤ ꯏꯃꯨꯡꯗꯣ ꯂꯨꯅ ꯅꯥꯟꯅ ꯂꯩꯒꯗꯕ ꯑꯗꯣ ꯃꯣꯠꯍꯜꯂꯦ ꯑꯗꯨꯅ ꯀꯥꯟꯅꯗꯕ ꯍꯣꯝꯋꯦꯌꯔ ꯃꯌꯥꯝ ꯑꯃꯅ ꯑꯗꯨꯒꯨꯝꯕ ꯌꯨꯝꯊꯣꯡ ꯌꯨꯝꯊꯣꯡꯗꯒꯤ ꯊꯣꯂꯛꯄ ꯍꯣꯝꯋꯦꯌꯔ ꯐꯠꯇ ꯍꯥꯎꯊꯤ ꯑꯣꯔ ꯁꯤꯖꯟꯅꯗ꯭ꯔꯕ ꯁꯤꯡ ꯑꯗꯨꯅ ꯑꯃꯣꯠꯄ ꯃꯐꯝ ꯍꯥꯏꯗꯣ ꯑꯣꯏꯍꯜꯂꯦ ꯑꯩꯈꯣꯏꯒꯤ ꯂꯩꯀꯥꯏ ꯑꯩꯈꯣꯏꯒꯤ ꯁꯃꯥꯖ ꯑꯁꯤꯗꯁꯨ ꯑꯗꯨꯗꯒꯤ ꯊꯣꯂꯛꯄ ꯃꯌꯥꯝ ꯑꯗꯨꯅ ꯊꯝꯕꯝ ꯊꯝꯕꯝ ꯂꯩꯇꯗꯅ ꯃꯗꯨꯒꯤ ꯁꯤꯖꯟꯅꯐꯝꯁꯨ ꯂꯩꯇ꯭ꯔꯦ ꯊꯝꯕꯝ ꯂꯩꯇ꯭ꯔꯕꯅꯤꯅ ꯄꯨꯡꯆꯥꯏ ꯆꯥꯏꯍꯜꯂꯦ ꯑꯗꯒ ꯆꯦꯌꯔꯗꯁꯨ ꯍꯥꯟꯅꯒꯤ ꯑꯣꯜ ꯆꯦꯌꯔ ꯑꯁꯤ ꯁꯤꯖꯟꯅꯕꯗ ꯌꯥꯝꯅ ꯅꯨꯡꯉꯥꯏꯇ꯭ꯔꯦ ꯃꯁꯤꯅ ꯏꯁꯄꯦꯁ ꯃꯌꯥꯝ ꯑꯃꯁꯨ ꯀꯜꯍꯜꯂꯦ ꯑꯗꯨꯒ ꯊꯥꯡꯗꯣꯛ ꯊꯥꯡꯖꯤꯟ ꯄꯨꯊꯣꯛ ꯄꯨꯁꯤꯟ ꯇ꯭ꯔꯥꯟꯁꯄꯣꯔꯠꯇꯁꯨ ꯑꯀꯥꯏꯕ ꯄꯤꯔꯦ ꯂꯨꯝꯃꯦ ꯑꯗꯒꯤ ꯆꯥꯎꯔꯝꯅꯤꯅ ꯄꯨꯊꯣꯛ ꯄꯨꯁꯤꯟꯁꯨ ꯅꯨꯡꯉꯥꯏꯇ꯭ꯔꯦ ꯑꯗꯨꯅ ꯑꯅꯧ ꯑꯅꯧꯕ ꯆꯦꯌꯔ ꯃꯌꯥꯝ ꯑꯃ ꯊꯣꯂꯛꯄꯗꯒꯤ ꯍꯥꯟꯅꯒꯤ ꯆꯦꯌꯔ ꯑꯁꯤ ꯀꯥꯟꯅꯕꯝ ꯈꯪꯗꯕ ꯍꯥꯏꯕꯗꯨ ꯑꯣꯏꯔꯦ